ꯊꯕꯛ ꯃꯐꯝꯗ ꯌꯥꯅꯗꯕ ꯑꯩꯈꯣꯏ ꯈꯣꯏꯔꯥꯡ ꯈꯣꯏꯁꯥꯎꯅꯕ ꯍꯥꯏꯕꯁꯤꯗꯤ ꯃꯍꯧꯁꯥꯅꯤ ꯀꯔꯤꯒꯨꯝꯕ ꯊꯕꯛ ꯑꯃ ꯇꯧꯕ ꯃꯇꯝꯗ ꯇꯤꯝ ꯋꯥꯛ ꯍꯥꯏꯕꯁꯤ ꯆꯪꯏ ꯀꯅꯥꯒꯨꯝꯕ ꯑꯃꯅ ꯀꯔꯤꯒꯨꯝꯕ ꯇꯤꯝ ꯑꯗꯨꯗ ꯀꯔꯤ ꯀꯔꯤꯒꯨꯝꯕ ꯀꯟꯇ꯭ꯔꯤꯕ꯭ꯌꯨꯁꯟ ꯑꯃꯠꯇ ꯄꯤꯔꯛꯇ꯭ꯔꯒꯗꯤ ꯁꯥꯎꯅꯕ ꯑꯁꯥꯎꯕ ꯅꯨꯡꯉꯥꯏꯅꯗꯕ ꯊꯣꯛꯂꯛꯄꯁꯨ ꯌꯥꯏ ꯃꯤꯑꯣꯏꯕ ꯍꯥꯏꯕꯁꯤ ꯑꯃꯒ ꯑꯃꯒ ꯈꯦꯠꯅꯕ ꯃꯌꯥꯝ ꯑꯃ ꯂꯩꯕꯒꯤ ꯃꯇꯨꯡ ꯏꯟꯅ ꯑꯣꯄꯤꯅꯤꯌꯟꯁꯨ ꯈꯦꯠꯅꯕ ꯃꯌꯥꯝ ꯑꯃ ꯂꯩ ꯑꯩꯍꯥꯛꯅ ꯀꯔꯤꯒꯨꯝꯕ ꯊꯕꯛ ꯑꯃ ꯄꯥꯡꯊꯣꯛꯀꯦ ꯍꯥꯏꯅ ꯈꯟꯕ ꯃꯇꯝꯗ ꯑꯩꯍꯥꯛꯀ ꯇꯧꯃꯤꯟꯅꯒꯗꯣꯔꯤꯕ ꯃꯤ ꯑꯗꯨꯒꯤ ꯃꯇꯦꯡ ꯃꯥꯒ ꯂꯩꯅꯕ ꯋꯥꯈꯟ ꯆꯥꯅꯕ ꯑꯗꯨꯁꯨ ꯌꯥꯝꯅ ꯗꯔꯀꯥꯔ ꯂꯩ ꯑꯗꯨꯕꯨ ꯀꯔꯤꯒꯨꯝꯕ ꯃꯇꯝꯗꯗꯤ ꯋꯥꯈꯜ ꯆꯥꯅꯗꯕ ꯅꯠꯇ꯭ꯔꯒ ꯀꯅꯥꯒꯨꯝꯕ ꯑꯃꯅ ꯍꯦꯟꯅ ꯇꯜꯂꯛꯄ ꯀꯅꯥꯒꯨꯝꯕ ꯑꯃꯅ ꯍꯦꯟꯅ ꯊꯕꯛ ꯀꯜꯂꯛꯄ ꯑꯅꯤꯁꯤꯗ ꯌꯥꯅꯗꯕ ꯊꯣꯛꯂꯛꯇꯕꯁꯨ ꯅꯠꯇꯦ ꯑꯁꯤꯒꯨꯝꯕ ꯐꯤꯕꯝ ꯑꯁꯤꯗ ꯑꯌꯥꯝꯕ ꯃꯇꯝꯗ ꯑꯩꯍꯥꯛꯅ ꯑꯩꯍꯥꯛꯀꯤ ꯑꯅꯤꯡꯕ ꯑꯩꯍꯥꯛꯅ ꯑꯩꯍꯛꯀꯤ ꯑꯄꯥꯝꯕ ꯑꯗꯨ ꯑꯩꯍꯥꯛꯀ ꯊꯕꯛ ꯇꯧꯃꯤꯟꯅꯔꯤꯕ ꯃꯤꯁꯤꯡ ꯑꯗꯨꯗ ꯈꯪꯍꯜꯂꯤ ꯃꯈꯣꯏꯒ ꯇꯞꯅ ꯏꯪꯅ ꯋꯥꯔꯤ ꯁꯥꯟꯅꯩ ꯑꯩ ꯑꯩꯒꯤ ꯑꯣꯄꯤꯅꯤꯌꯟꯁꯤꯡ ꯑꯗꯨ ꯃꯈꯣꯏꯅ ꯇꯥꯍꯜꯂꯕ ꯇꯥꯔꯕ ꯃꯇꯨꯡꯗ ꯃꯈꯣꯏꯒꯤ ꯑꯣꯄꯤꯅꯤꯌꯟꯁꯤꯡ ꯑꯗꯨꯁꯨ ꯑꯩꯍꯥꯛꯅ ꯄꯦꯁꯦꯟ꯭ꯠꯂꯤ ꯇꯥꯗꯨꯅ ꯃꯈꯣꯏꯒ ꯑꯩꯒ ꯌꯥꯟꯅꯗꯕꯁꯤꯡ ꯑꯗꯨ ꯀꯔꯤꯅꯣ ꯍꯥꯏꯕ ꯑꯗꯨ ꯋꯥꯈꯜ ꯈꯟꯊꯃꯤꯟꯅꯗꯨꯅ ꯌꯥꯟꯅꯕ ꯄꯨꯔꯛꯅꯕ ꯍꯣꯠꯅꯩ ꯑꯁꯥꯎꯕ ꯍꯥꯏꯕꯁꯦ ꯑꯐꯕ ꯅꯠꯇꯦ ꯑꯗꯨꯕꯨ ꯀꯔꯤꯒꯨꯝꯕ ꯃꯇꯝꯗ ꯁꯥꯎꯔꯛꯄ ꯌꯥꯎꯔꯒꯁꯨ ꯁꯥꯎꯔꯤꯉꯩꯒꯤ ꯃꯇꯝ ꯑꯗꯨꯗꯗꯤ ꯑꯌꯥꯝꯕ ꯃꯇꯝꯗ ꯇꯨꯃꯤꯟꯅ ꯂꯩꯗꯨꯅ ꯑꯁꯥꯎꯕ ꯐꯥꯊꯔꯕ ꯃꯇꯨꯡꯗ ꯑꯩꯍꯥꯛꯀꯤ ꯑꯄꯥꯝꯕ ꯑꯅꯤꯡꯕ ꯑꯃꯁꯨꯡ ꯃꯈꯣꯏꯒꯤ ꯑꯄꯥꯝꯕ ꯑꯅꯤꯡꯕꯁꯤꯡ ꯑꯗꯨ ꯋꯥꯔꯤ ꯁꯥꯟꯅꯗꯨꯅ ꯇꯥꯊꯣꯛ ꯇꯥꯁꯤꯟ ꯇꯧꯅꯩ